ꯑꯩꯈꯣꯏ ꯁ꯭ꯋꯥꯏꯗ ꯑꯩꯅ ꯈꯪꯕꯗ ꯑꯩꯈꯣꯏ ꯏꯃꯥꯟꯅꯕ ꯈꯔ ꯃꯣꯏꯁꯦ ꯕꯣꯜ ꯐꯖꯅ ꯀꯥꯎꯑꯦ ꯑꯗꯣ ꯃꯣꯏ ꯗꯤꯁꯇ꯭ꯔꯤꯛ ꯗꯤꯁꯇ꯭ꯔꯤꯛꯀꯤ ꯑꯩꯈꯣꯏ ꯃꯅꯤꯄꯨꯔ ꯃꯅꯨꯡꯗ ꯗꯤꯁꯇ꯭ꯔꯤꯛ ꯗꯤꯁꯇ꯭ꯔꯤꯛꯀꯤ ꯁꯥꯟꯅꯕ ꯆꯠꯄꯗ ꯃꯣꯏꯅ ꯑꯗꯨꯝ ꯀꯞ ꯂꯧꯔ ꯂꯥꯛꯑꯦ ꯃꯣꯏꯅ ꯁꯥꯟꯅꯕ ꯃꯐꯝ ꯈꯨꯗꯤꯡꯃꯛ ꯑꯩꯈꯣꯏ ꯏꯃꯥꯟꯅꯕꯒꯤ ꯀꯥꯡꯕꯨ ꯇꯤꯝꯗꯨꯅ ꯑꯗꯨꯝ ꯐꯖꯅ ꯁꯥꯟꯅꯔꯒ ꯃꯣꯏꯅ ꯑꯗꯨꯝ ꯃꯥꯏ ꯄꯥꯛꯂꯒꯁꯨ ꯂꯥꯛꯑꯦ ꯑꯗꯨꯅ ꯃꯣꯏꯁꯦ ꯐꯖꯅ ꯕꯣꯜꯗ ꯊꯋꯥꯏ ꯋꯥꯎꯕꯅꯤꯅ ꯅꯦꯔꯣꯀꯥ ꯀ꯭ꯂꯞꯇ ꯄꯨꯁꯤꯟꯈꯔꯦ ꯅꯦꯔꯣꯀꯥ ꯀ꯭ꯂꯞꯇ ꯄꯨꯁꯤꯟꯈ꯭ꯔꯕ ꯃꯇꯨꯡ ꯆꯍꯤ ꯈꯔꯒꯤ ꯃꯇꯨꯡ ꯃꯣꯏ ꯅꯦꯁꯅꯦꯜꯒꯤ ꯂꯦꯕꯦꯜꯗ ꯃꯣꯏꯁꯦ ꯁꯥꯟꯅꯕ ꯆꯠꯂꯨꯏ ꯑꯗꯣ ꯑꯗꯨꯒꯤ ꯅꯦꯁꯅꯦꯜ ꯂꯦꯕꯦꯜꯗ ꯁꯥꯟꯅꯔꯨꯕꯗꯁꯨ ꯃꯣꯏ ꯇꯤꯝꯅ ꯑꯗꯨꯝ ꯃꯥꯏ ꯄꯥꯛꯂꯒ ꯍꯜꯂꯛꯏ ꯃꯣꯏꯅ ꯑꯩꯈꯣꯏ ꯅꯦꯁꯅꯦꯜꯒꯤ ꯑꯣꯏꯅ ꯇ꯭ꯔꯣꯐꯤ ꯀꯞꯁꯅꯆꯤꯡꯕ ꯃꯌꯥꯝ ꯑꯃꯁꯨ ꯄꯨꯔꯛꯈꯤ ꯃꯣꯏꯅ ꯁꯥꯟꯅꯔꯤꯉꯩ ꯃꯇꯝ ꯃꯣꯏꯅ ꯆꯦꯟ ꯆꯣꯡꯂꯤꯉꯩꯒꯤ ꯃꯇꯝ ꯃꯣꯏꯒꯤ ꯊꯦꯡꯅꯔꯨꯕ ꯂꯝꯕꯥ ꯈꯨꯗꯤꯡꯃꯛ ꯃꯣꯏꯅ ꯑꯗꯨꯝ ꯉꯝꯂꯒꯁꯨ ꯂꯥꯛꯈꯤ ꯑꯗꯣ ꯍꯧꯖꯤꯛ ꯑꯗꯨꯝ ꯃꯣꯏꯅ ꯋꯥꯔꯤ ꯂꯤꯕꯗꯁꯨ ꯃꯣꯏꯅ ꯊꯦꯡꯅꯔꯛꯄ ꯑꯋꯥꯕ ꯁꯥꯟꯅꯔꯤꯉꯩꯗ ꯃꯣꯏꯅ ꯍꯣꯠꯅꯔꯛꯈꯤꯕ ꯃꯈꯩ ꯃꯣꯏꯅ ꯄꯨꯛꯅꯤꯡ ꯆꯪꯅ ꯁꯥꯟꯅꯔꯕ ꯃꯇꯨꯡ ꯃꯣꯏꯅ ꯃꯥꯏ ꯄꯥꯛꯂꯛꯈꯤꯕ ꯃꯈꯩꯒꯤ ꯑꯋꯥ ꯅꯨꯡꯉꯥꯏꯁꯨ ꯑꯩꯈꯣꯏꯗ ꯐꯖꯅ ꯋꯥꯔꯤ ꯂꯤ ꯑꯗꯨꯅ ꯌꯥꯝ ꯐꯖꯅ ꯁꯥꯟꯅꯩꯣ ꯐꯨꯠꯕꯣꯜꯁꯨ